ꯍꯧꯖꯤꯛꯀꯤ ꯃꯥ ꯕꯤꯁꯅꯨꯄꯨꯔ ꯗꯤꯁꯇ꯭ꯔꯤꯛꯇ ꯂꯩꯕ ꯃꯣꯏꯔꯥꯡ ꯃꯣꯏꯔꯥꯡ ꯍꯥꯏꯔꯤꯕꯁꯦ ꯃꯥꯁꯦ ꯁꯦꯟꯃꯤꯠꯂꯣꯟꯁꯦ ꯑꯍꯥꯟꯕꯗꯗꯤ ꯊꯥꯏꯅꯒꯤ ꯃꯇꯝꯗꯗꯤ ꯉꯥ ꯐꯥꯕ ꯉꯥꯛꯇꯅ ꯑꯣꯏꯔꯝꯃꯤ ꯍꯧꯖꯤꯛꯇꯤ ꯍꯧꯖꯤꯛꯇꯤ ꯇꯨꯔꯤꯖꯝꯗ ꯌꯥꯝꯅ ꯆꯥꯎꯈꯠꯂꯛꯑꯕꯅꯤꯅ ꯃꯣꯏꯁꯤ ꯍꯠ ꯁꯥꯕ ꯑꯗꯨꯗꯒꯤ ꯔꯤꯖꯣꯔꯠ ꯁꯥꯕ ꯁꯤꯒꯨꯝꯕꯗꯅ ꯍꯦꯟꯅ ꯃꯣꯏꯁꯦ ꯀꯩꯅꯣ ꯇꯧꯈꯠꯂꯛꯑꯦ ꯑꯗꯨꯅ ꯃꯣꯏꯁꯤ ꯃꯣꯏꯒꯤ ꯁꯦꯟꯃꯤꯠꯂꯣꯟꯁꯤ ꯌꯥꯝꯅ ꯑꯞꯒ꯭ꯔꯦꯠꯇꯤ ꯑꯗꯨꯝ ꯈꯔꯗꯤ ꯂꯥꯛꯑꯦ ꯉꯥ ꯉꯥ ꯐꯥꯔꯒ ꯂꯩꯔꯝꯕꯗꯣ ꯍꯧꯖꯤꯛꯇꯤ ꯌꯥꯝꯅ ꯗꯥꯏꯕꯔꯁ ꯑꯣꯏꯔꯛꯑꯦ ꯃꯐꯝꯗꯣ ꯌꯥꯝꯅ ꯕꯦꯔꯥꯏꯇꯤ ꯃꯈꯜ ꯃꯌꯥꯝ ꯂꯩꯔꯛꯑꯦ ꯑꯩꯈꯣꯏꯒꯤ ꯇꯨꯔꯤꯁ ꯁ꯭ꯄꯣꯠ ꯃꯌꯥꯝ ꯁꯥꯒꯠꯇꯅ ꯈꯣꯠꯀꯠꯇꯅ ꯃꯌꯥꯝ ꯇꯧꯕꯗꯒꯤ ꯍꯣꯇꯦꯜ ꯃꯛ ꯂꯤꯡꯈꯠꯄꯅꯤ ꯈꯪꯗꯦ ꯑꯗꯨꯗꯒꯤ ꯔꯤꯖꯣꯔꯠꯃꯛ ꯂꯤꯡꯈꯠꯄꯅꯤ ꯈꯪꯗꯦ ꯁꯤꯗꯒꯤ ꯃꯣꯏꯒꯤ ꯃꯐꯝꯁꯤ ꯁꯦꯟꯃꯤꯠꯂꯣꯟꯁꯤ ꯌꯥꯝꯅ ꯆꯦꯟꯖ ꯇꯧꯔꯦ